ꯍꯂꯣ ꯑꯥꯎ ꯚꯥꯏ ꯑꯗꯣ ꯍꯣꯏ ꯍꯥꯏꯔꯣ ꯍꯥꯏꯔꯣ ꯚꯥꯏ ꯑꯩ ꯇꯧꯗ꯭ꯔꯤꯌꯦ ꯅꯪꯗꯤ ꯑꯣ ꯑꯣ ꯑꯣ ꯍꯌꯦꯡ ꯂꯥꯁ ꯗꯦꯠ ꯑꯣꯏꯔꯗꯤ ꯍꯌꯦꯡꯁꯤ ꯇꯧꯕ ꯇꯥꯔꯦ ꯅꯪ ꯀꯩꯗꯧꯉꯩ ꯇꯧꯕ꯭ꯔ ꯑꯩ ꯕꯤꯖꯤ ꯑꯣꯏꯗꯦ ꯑꯩꯗꯣ ꯑꯩꯒꯤ ꯅꯦꯠꯋꯥꯛꯁꯦ ꯅꯨꯡꯉꯥꯏꯇꯕ ꯑꯗꯨꯅ ꯐꯣꯟꯗꯣ ꯑꯩꯒꯤꯁꯦ ꯏꯪꯀꯃꯤꯡꯁꯨ ꯌꯥꯗꯕꯒꯤ ꯏꯟꯐꯣꯔꯃꯦꯁꯟꯁꯨ ꯂꯧꯕꯁꯦ ꯐꯔꯛ ꯇꯥꯕ ꯅꯪ ꯀꯩꯗꯧꯉꯩ ꯇꯧꯕ꯭ꯔꯅꯦ ꯑꯁ ꯑꯩꯈꯣꯏ ꯏꯅꯛ ꯅꯛꯅ ꯂꯩꯔꯒ ꯅꯪꯁꯨ ꯂꯥꯛꯑꯒ ꯑꯩꯉꯣꯟꯗ ꯆꯠꯃꯤꯟꯅꯁꯦ ꯍꯥꯏꯕ ꯌꯥꯕꯅꯤꯅꯦ ꯍꯣꯏꯅꯦ ꯑꯣ ꯑꯗꯨ ꯍꯌꯦꯡꯗꯣ ꯅꯪ ꯀꯔꯤ ꯊꯕꯛ ꯂꯩꯕ꯭ꯔꯣ ꯑꯣꯑꯣ ꯑꯗꯨꯗꯤ ꯍꯌꯦꯡ ꯍꯌꯦꯡ ꯆꯠꯃꯤꯟꯅꯁꯦ ꯍꯥꯏꯕꯗꯤ ꯑꯩꯗꯤ ꯅꯣꯏꯒꯤ ꯆꯪꯒꯗꯧꯕ ꯗꯣꯀꯨꯃꯦꯟꯁꯤꯡꯁꯨ ꯈꯪꯗꯕꯅꯤꯅ ꯑꯗꯨ ꯗꯔꯀꯥꯔ ꯂꯩꯕ ꯗꯣꯀꯨꯃꯦꯟꯁꯤꯡꯗꯣ ꯈꯔ ꯍꯥꯏꯕꯤꯔꯛꯎꯅꯦ ꯀꯔꯤ ꯀꯔꯤ ꯀꯔꯤ ꯀꯔꯤ ꯆꯪꯕ꯭ꯔ ꯑꯥꯎ ꯎꯝ ꯑꯥꯎ ꯍꯣꯏ ꯍꯣꯏ ꯎꯝ ꯑꯗꯨ ꯂꯣꯏꯔꯦ ꯑꯥ ꯂꯥꯁ ꯌꯔꯒꯤ ꯄ꯭ꯔꯣꯁꯄꯦꯛꯇꯁꯒꯨꯝꯕꯁꯨ ꯆꯪꯕ꯭ꯔꯣ ꯍꯣꯏ ꯂꯩꯌꯦ ꯂꯩꯌꯦ ꯍꯣꯏ ꯑꯗꯨ ꯎꯝ ꯍꯣꯏ ꯑꯩꯠ ꯊꯥꯎꯖꯟ ꯑꯥꯎ ꯑꯁ ꯄꯩꯁꯥꯗꯤ ꯌꯥꯝꯃꯦꯍꯦ ꯑꯣꯇꯣ ꯚꯔꯥꯒꯤꯗꯤ ꯍꯣꯏ ꯑꯣꯇꯣ ꯚꯔꯥꯒꯤꯗꯤ ꯑꯩ ꯄꯨꯊꯣꯛꯄꯤꯒꯦꯅꯦ ꯑꯗꯣ ꯑꯩꯒꯤ ꯐꯣꯇꯣ ꯌꯥꯎꯗ꯭ꯔꯤꯌꯦ ꯑꯩꯈꯣꯏꯒꯤ ꯑꯩꯈꯑꯣꯏ ꯇꯥ ꯔꯥꯖꯨꯈꯣꯏꯒꯤ ꯀꯝꯄ꯭ꯌꯨꯇꯔꯗꯣ ꯍꯥꯡꯕ꯭ꯔꯣ ꯑꯣ ꯑꯗꯨ ꯍꯣꯔꯦꯟ ꯆꯠꯂꯒ ꯄꯥꯁꯄꯣꯠ ꯑꯅꯤꯒꯨꯝꯕ ꯆꯥꯝꯊꯣꯛꯎꯁꯦꯀꯣ ꯑꯗꯨꯗꯤ ꯑꯗꯨꯒ ꯍꯣꯏ ꯍꯣꯏ ꯍꯌꯦꯡ ꯑꯗꯨꯒ ꯆꯠꯃꯤꯟꯅꯔꯁꯦꯀꯣ ꯍꯣꯏ ꯍꯣꯏ ꯌꯥꯔꯗꯤ ꯍꯣꯏ ꯐꯔꯦ ꯐꯔꯦ